ꯁꯤ ꯊꯧꯕꯥꯜ ꯕꯖꯥꯔꯗꯒꯤ ꯅꯣꯕꯥ ꯀꯦꯞꯇꯨ ꯑꯣꯏꯕꯤꯗꯣꯏꯔꯥ ꯑꯣꯏꯕꯤꯔꯒꯗꯤ ꯊꯧꯕꯥꯜ ꯋꯥꯡꯈꯦꯝꯐꯥꯎꯇ ꯆꯤꯛꯀꯟ ꯆꯧꯒꯨꯝꯕ ꯃꯣꯃꯣꯒꯨꯝꯕ ꯑꯣꯐꯔ ꯂꯩꯕ꯭ꯔꯥ ꯗꯤꯂꯤꯚꯔꯤꯒꯨꯝꯕ ꯇꯧꯕꯤꯔꯛꯄ꯭ꯔꯥ ꯂꯩꯔꯒꯗꯤ ꯀꯣꯜ ꯕꯦꯛ ꯑꯝꯇ ꯇꯧꯕꯤꯔꯛꯎꯕ